ꯑꯩꯈꯣꯏꯅ ꯁꯥꯅ ꯅꯠꯇ꯭ꯔꯒ ꯂꯤꯟꯅ ꯅꯠꯇ꯭ꯔꯒ ꯇꯤꯟ ꯀꯥꯡꯅ ꯆꯤꯡꯕꯅ ꯆꯤꯛꯇꯅꯕꯒꯤꯗꯃꯛꯇ ꯃꯈꯜ ꯀꯌꯥ ꯍꯣꯠꯅꯕ ꯌꯥꯏ ꯑꯩꯈꯣꯏꯅ ꯑꯩꯈꯣꯏꯒꯤ ꯑꯀꯣꯏꯕ ꯂꯨꯅ ꯅꯥꯟꯅ ꯊꯝꯒꯗꯕꯅꯤ ꯑꯀꯣꯏꯕꯗ ꯐꯠꯇꯕ ꯏꯁꯤꯡ ꯇꯨꯡꯁꯤꯜꯍꯜꯂꯣꯏꯗꯕꯅꯤ ꯐꯃꯨꯡꯒꯤ ꯋꯥꯡꯅ ꯊꯥꯒꯗꯕꯅꯤ ꯑꯍꯣꯕ ꯂꯩꯍꯜꯂꯣꯏꯗꯕꯅꯤ ꯏꯃꯨꯡꯁꯤꯡꯗ ꯌꯨꯝꯁꯤꯡꯗ ꯐꯃꯨꯡꯗ ꯀꯥꯡꯈꯜ ꯊꯥꯒꯗꯕꯅꯤ ꯀꯥꯡꯅ ꯆꯤꯛꯇꯅꯕꯒꯤꯗꯃꯛꯇ ꯑꯩꯈꯣꯏꯅ ꯑꯩꯈꯣꯏꯒꯤ ꯑꯀꯣꯏꯕꯗ ꯀꯥꯡ ꯍꯤꯗꯥꯛ ꯀꯥꯞꯊꯣꯛꯀꯗꯕꯅꯤ ꯑꯩꯈꯣꯏꯅ ꯑꯩꯈꯣꯏꯒꯤ ꯌꯨꯝꯁꯤꯡꯗ ꯀꯥꯡ ꯍꯤꯗꯥꯛ ꯊꯥꯒꯗꯕꯅꯤ ꯅꯥꯄꯤ ꯑꯁꯣꯡꯕ ꯖꯪꯒꯜꯗ ꯆꯠꯄꯗ ꯚꯨꯠ ꯇꯣꯡꯂꯒ ꯆꯠꯀꯅꯤ ꯍꯨꯏꯁꯤꯡꯕꯨ ꯍꯨꯏ ꯍꯤꯗꯥꯛ ꯀꯥꯞꯊꯣꯛꯀꯗꯕꯅꯤ ꯑꯉꯥꯡꯁꯤꯡꯕꯨ ꯁꯥ ꯁꯟ ꯑꯃꯗꯤ ꯇꯤꯟ ꯀꯥꯡꯅ ꯆꯤꯛꯇꯅꯕ ꯌꯥꯝꯅ ꯆꯦꯛꯁꯤꯟꯅ ꯌꯦꯡꯕꯤꯒꯗꯕꯅꯤ ꯊꯝꯒꯗꯕꯅꯤ